ꯍꯟꯗꯛ ꯑꯩꯒꯤ ꯈꯣꯡꯎꯞ ꯑꯃ ꯑꯥꯃꯥꯖꯣꯟꯗꯒꯤ ꯀꯛꯑꯦ ꯍꯥꯏꯔꯤꯕ ꯈꯣꯡꯎꯞꯇꯣ ꯑꯩꯅ ꯇꯣꯡꯕ ꯃꯇꯝꯗ ꯌꯥꯝꯅ ꯐꯠꯇꯦ ꯃꯅꯝꯁꯨ ꯌꯥꯝ ꯅꯝꯊꯤ ꯄꯣꯠꯁꯨ ꯂꯥꯁꯇꯤꯡ ꯑꯣꯏꯗꯦ ꯈꯔ ꯇꯣꯡꯉꯒ ꯑꯗꯨꯝ ꯃꯅꯝ ꯅꯝꯊꯤꯔꯛꯇꯅ ꯑꯗꯨꯝ ꯁꯦꯒꯥꯏꯔꯛꯏ ꯋꯦꯜ ꯀ꯭ꯋꯥꯂꯤꯇꯤꯁꯨ ꯂꯩꯇꯦ